ꯍꯜꯂꯣ ꯑꯣ ꯍꯟꯗꯛꯀꯤ ꯀꯣꯏꯕ ꯆꯠꯄꯁꯤ ꯀꯔꯥꯏ ꯋꯥꯏꯗ ꯆꯠꯁꯤ ꯍꯥꯏꯕꯅꯣ ꯑꯣ ꯁꯤꯔꯣꯏꯗ꯭ꯔꯣ ꯅꯨꯡꯉꯥꯏꯕ꯭ꯔꯣ ꯑꯗꯨ ꯃꯐꯝꯗꯤ

ꯍꯣꯏ ꯍꯣꯏ ꯑꯣ ꯋꯦꯗꯔꯗꯤ ꯀꯃꯥꯏꯅ ꯇꯧꯕꯖꯥꯠꯅꯣꯀꯣ ꯋꯦꯗꯔꯗꯤ ꯀꯃꯥꯏꯅ ꯇꯧꯕꯖꯥꯠꯂꯀꯣ ꯑꯗꯨ ꯁꯤꯔꯣꯏꯗꯤ ꯅꯨꯡꯉꯥꯏꯔꯣꯏꯌꯦ ꯑꯗꯨꯅ ꯑꯥ ꯀ꯭ꯋꯥꯊꯥ ꯚꯤꯂꯦꯖ ꯂꯣꯝꯗ ꯑꯣꯏꯅ ꯆꯠꯁꯤꯅ ꯁꯤꯔꯣꯏꯔꯣꯝꯗ ꯍꯧꯖꯤꯛꯇꯤ ꯅꯣꯡꯒ ꯆꯨꯕꯒ ꯅꯨꯡꯉꯥꯏꯒꯗꯕ ꯃꯥꯟꯗꯦ ꯑꯗꯨꯅ ꯀ꯭ꯋꯥꯊꯥ ꯚꯤꯂꯦꯖ ꯂꯣꯝꯗ ꯑꯣꯏꯅ ꯍꯦꯟꯅ ꯅꯨꯡꯉꯥꯏꯒꯗꯕ ꯃꯥꯜꯂꯦ ꯂꯝꯕꯤꯁꯨ ꯌꯥꯝ ꯅꯨꯡꯉꯥꯏꯈ꯭ꯔꯦ ꯍꯥꯏꯌꯦ ꯍꯧꯖꯤꯛꯇꯤ ꯑꯩꯅ ꯍꯥꯏꯁꯦ ꯇꯥꯕ ꯃꯇꯝꯗꯗꯤ ꯌꯥꯝꯅ ꯃꯐꯝꯁꯨ ꯀ꯭ꯂꯥꯏꯃꯦꯠꯁꯨ ꯌꯥꯝꯅ ꯃꯣꯗꯔꯦꯠꯇ ꯑꯣꯏꯔꯒ ꯑꯗꯨꯒ ꯂꯝꯕꯤꯒꯨꯝꯕꯁꯨ ꯅꯨꯡꯉꯥꯏꯕꯅꯤꯅ ꯑꯗꯨꯝ ꯅꯨꯡꯉꯥꯏꯅꯤ ꯃꯐꯝꯁꯨ ꯌꯥꯝ ꯐꯖꯩ ꯍꯥꯏꯌꯦꯅꯦ ꯑꯗꯨ ꯑꯩꯁꯨ ꯑꯃꯨꯛ ꯐꯥꯎ ꯆꯠꯇ꯭ꯔꯤꯕꯅꯤꯅ ꯈꯪꯗꯦꯅꯦ ꯑꯣ ꯅꯍꯥꯟ ꯑꯩꯈꯣꯏ ꯆꯠꯃꯤꯟꯅꯕ ꯈꯣꯏꯗꯣ ꯑꯗꯨꯝ ꯆꯠꯄ ꯌꯥꯔꯦꯅ ꯃꯤ ꯐꯥꯏꯚꯅꯦ ꯅꯪ ꯐꯦꯛꯁ ꯇꯧꯔꯣ ꯑꯗꯨꯝ ꯑꯩꯈꯣꯏꯒꯤ ꯋꯥꯆꯦꯞ ꯒ꯭ꯔꯨꯞꯇ ꯅꯪꯅ ꯍꯥꯏꯈ꯭ꯔꯣ ꯁꯤꯒꯤ ꯗꯦꯠꯇ ꯆꯠꯁꯦ ꯍꯥꯏꯅ ꯍꯣꯏ ꯍꯣꯏ ꯑꯗꯨꯗꯤ ꯅꯪ ꯑꯗꯨꯝ ꯑꯣꯀꯦ

ꯍꯣꯏ ꯌꯥꯒꯅꯤ

ꯑꯣ ꯑꯗꯨꯗꯤ ꯑꯗꯨꯝ ꯑꯇꯣꯞꯄ ꯈꯩꯒ ꯐꯥꯎꯅꯔꯒ ꯇꯧꯔꯁꯦ ꯍꯣꯏ ꯅꯪ ꯍꯣꯔꯦꯟ ꯑꯇꯣꯞꯄ ꯈꯩꯒ ꯑꯗꯨꯝ ꯐꯥꯎꯅꯔꯣꯀꯣ ꯍꯣꯏ ꯑꯩꯁꯨ ꯐꯥꯎꯅꯕ ꯌꯥꯕ ꯃꯈ ꯐꯥꯎꯅꯔꯒ ꯍꯣꯏ ꯍꯣꯏ ꯑꯗꯨꯗꯤꯀꯣ ꯕꯥꯏ ꯕꯥꯏ